ꯍꯂꯣ ꯅꯣꯡꯃ ꯑꯗꯣꯝꯗꯒꯤ ꯁꯥꯏꯀꯟ ꯂꯩꯖꯔꯛꯄꯗꯨꯅꯦ ꯑꯩꯁꯦ ꯑꯩꯒꯤ ꯁꯥꯏꯀꯜꯁꯤ ꯌꯥꯝꯅ ꯇꯣꯏꯅ ꯇꯣꯏꯅ ꯌꯥꯗꯕ ꯑꯗꯨꯗꯨꯒꯤ ꯁꯦꯝꯕ ꯁꯥꯕꯒꯤ ꯌꯥꯝ ꯇꯣꯏꯅꯁꯨ ꯁꯦꯝꯃꯕꯅꯤꯅ ꯁꯦꯝꯕ ꯁꯥꯕꯒꯤ ꯗꯤꯁꯀꯥꯎꯟ ꯈꯔ ꯂꯩꯒꯗ꯭ꯔꯥ ꯍꯥꯏꯅ ꯍꯪꯒꯦꯅ ꯑꯗꯨꯝ ꯅꯈꯣꯏꯒꯤꯗ ꯂꯥꯛꯆꯒꯦ ꯇꯧꯕ ꯁꯦꯝꯖꯕꯗꯣ ꯑ ꯑꯣ ꯁꯨꯝ ꯂꯩꯗꯅ ꯈꯔ ꯂꯩꯕꯤꯕ ꯌꯥꯔꯑꯣꯏꯗ꯭ꯔꯣꯕ ꯁꯔꯨꯛ ꯑꯍꯨꯝ ꯊꯣꯛꯄꯒꯤ ꯃꯅꯨꯡꯗ ꯑꯃꯇ ꯑꯣꯏꯔꯁꯨ ꯎꯝ ꯑꯗꯨꯗꯤ ꯌꯥꯝ ꯐꯔꯦ ꯅꯣꯡꯃ ꯂꯥꯛꯆꯔꯒꯦ ꯑꯗꯨꯗꯤ ꯎꯝ ꯑ ꯊꯝꯃꯒꯦ ꯑꯗꯨꯗꯤ